ꯑꯣꯏꯕꯤꯔꯕꯣ ꯑꯣ ꯑꯩꯁꯦ ꯂꯝ ꯀꯣꯏꯕ ꯂꯥꯛꯄꯅꯦꯕꯀꯣ ꯑꯗꯨꯗ ꯏꯃꯣꯏꯅꯨꯒꯤ ꯀꯩꯅꯣꯒꯤ ꯃꯔꯝꯗ ꯈꯔ ꯈꯪꯖꯅꯤꯡꯕ ꯑꯗꯨꯒꯤ ꯈꯔ ꯑꯦꯛꯁꯄ꯭ꯂꯦꯟ ꯇꯧꯕꯤꯕ ꯌꯥꯒꯗ꯭ꯔꯅ ꯍꯥꯏꯒꯦ ꯇꯧꯕꯅꯦ ꯑꯩꯁꯤ ꯁꯕꯦꯟ ꯗꯦꯖ ꯃꯨꯛꯇꯤ ꯐꯥꯔꯦ ꯆꯌꯣꯜ ꯑꯃꯗꯤ ꯐꯥꯔꯦ ꯍꯥꯏꯕ ꯇꯥꯔꯦ ꯑꯩꯁꯤ ꯈꯔ ꯂꯥꯞꯄꯦ ꯎꯝ ꯂꯥꯟ ꯃꯇꯝꯗ ꯂꯥꯛꯄꯁꯤ ꯀꯣꯏꯕ ꯂꯥꯛꯄꯁꯤ ꯈꯔꯗꯤ ꯅꯨꯡꯉꯥꯏꯕꯗꯤ ꯋꯥꯠꯂꯦ ꯑꯗꯨꯗꯨꯅ ꯁꯨꯝ ꯍꯥꯏꯕꯗꯤ ꯗꯔꯀꯥꯔ ꯑꯣꯏꯕ ꯈꯪꯅꯤꯡꯕꯁꯤꯡꯗꯣ ꯑꯗꯨꯗꯨ ꯑꯩꯈꯣꯏꯅ ꯁꯨꯝ ꯈꯪꯅꯤꯡꯕꯒꯤ ꯅꯣꯏꯗ ꯍꯪꯖꯔꯛꯂꯕꯅꯤ ꯍꯥꯏꯕꯗꯤ ꯂꯥꯟ ꯃꯇꯝ ꯅꯠꯇ꯭ꯔꯕꯗꯤ ꯃꯤ ꯃꯌꯥꯝꯅ ꯁꯨꯝ ꯀꯩꯅꯣ ꯑꯣꯏꯅ ꯇꯧꯕꯤꯒꯗꯕꯗꯨ ꯂꯥꯟ ꯃꯇꯝ ꯑꯣꯏꯔꯗꯤ ꯆꯠꯊꯣꯛ ꯆꯠꯁꯤꯟ ꯇꯧꯕꯁꯨ ꯆꯠꯊꯣꯛꯅꯗ꯭ꯔꯦ ꯑꯗꯨꯗꯨꯅ ꯑꯗꯣꯝꯗ ꯑꯣꯏꯅ ꯍꯪꯖꯔꯛꯂꯕꯅꯤ ꯍꯣꯏ ꯍꯣꯏ ꯈꯔ ꯇꯥꯛꯄꯤꯔꯛꯑꯣ ꯈꯔ ꯈꯔ ꯑꯗꯨꯃ ꯐꯖꯅ ꯈꯪꯅꯕ ꯃꯃꯨꯠ ꯇꯥꯅ ꯑꯗꯨꯝ ꯍꯥꯏꯕꯤꯔꯛꯄ ꯌꯥꯅꯤꯀꯣ

ꯑꯥ ꯑꯗꯨ ꯋꯥꯔꯤꯗ ꯂꯥꯏꯔꯤꯛꯇꯗꯤ ꯑꯗꯨꯝ ꯄꯥꯗꯤ ꯄꯥꯔꯦ ꯑꯩꯈꯣꯏꯁꯨ ꯈꯔꯗꯤ ꯁꯨꯝ ꯍꯥꯏꯗꯤ

ꯎꯝ

ꯌꯥꯝ ꯅꯨꯡꯉꯥꯏꯖꯔꯦ ꯑꯗꯨꯗꯤ ꯊꯝꯖꯔꯒꯦ